ꯑꯥ ꯑꯥ ꯌꯥꯒꯅꯤ ꯕꯁꯄꯨ ꯑꯦ ꯁꯤ ꯌꯥꯎꯕ ꯄꯥꯝꯕ꯭ꯔꯥ ꯅꯠꯇ꯭ꯔꯒ ꯀꯔꯤ ꯄꯥꯝꯕ꯭ꯔꯥ ꯑꯣ ꯍꯣꯏ ꯑꯣ ꯃꯤ ꯌꯥꯡꯈꯩ ꯌꯧꯕ꯭ꯔꯥ ꯅꯣꯏꯒꯤꯗꯣ ꯑꯣ ꯍꯣꯏ ꯌꯥꯒꯅꯤ ꯊꯥꯎꯒꯤꯁꯦ ꯑꯩꯈꯣꯏ ꯗ꯭ꯔꯥꯏꯚꯔꯈꯣꯏꯅ ꯇꯧꯒꯗꯧꯕ ꯚꯔꯥꯁꯦ ꯗ꯭ꯔꯥꯏꯚꯔꯗ ꯉꯥꯡꯅꯈꯤꯒꯦ ꯑꯣ ꯑꯗꯨꯁꯦ ꯂꯤꯁꯤꯡ ꯑꯃꯒ ꯆꯅꯤꯄꯥꯟ ꯍꯣꯏ ꯍꯣꯏ ꯑꯗꯨ ꯅꯣꯏꯗꯣ ꯃꯤꯁꯨ ꯌꯥꯡꯈꯩ ꯌꯧꯋꯦ ꯍꯥꯏꯕ ꯅꯠꯇ꯭ꯔꯥ ꯑꯣ ꯃꯤ ꯌꯥꯡꯈꯩ ꯌꯧꯔ ꯑꯣꯏꯔꯗꯤ ꯕꯁ ꯑꯅꯤꯒꯨꯝꯕ ꯆꯪꯒꯅꯤ ꯃꯥꯜꯂꯦ ꯑꯣ ꯍꯣꯏ ꯑꯗꯨꯗꯤ ꯍꯌꯦꯡ ꯂꯥꯛꯂꯒ ꯌꯦꯡꯂꯒ ꯐꯥꯎꯅꯔꯁꯦꯀꯣ ꯍꯣꯏ ꯍꯣꯏ ꯍꯣꯏ ꯍꯣꯏ ꯍꯣꯏ ꯍꯣꯏ